ꯑꯩꯅ ꯈ꯭ꯋꯥꯏꯗꯒꯤ ꯄꯥꯝꯖꯕ ꯏꯟꯖꯥꯡꯁꯦ ꯑꯩꯈꯣꯏꯒꯤ ꯍꯋꯥꯏ ꯊꯣꯡꯕꯁꯤꯅꯤ ꯍꯋꯥꯏ ꯊꯣꯡꯕꯁꯦ ꯑꯩꯈꯣꯏꯒꯤ ꯍꯛꯆꯥꯡꯗ ꯄ꯭ꯔꯣꯇꯤꯟꯁꯨ ꯌꯥꯝ ꯋꯥꯡꯉꯦ ꯕꯅꯤꯅ ꯍꯛꯆꯥꯡꯗ ꯌꯥꯝ ꯀꯥꯟꯅꯩ ꯃꯥꯅ ꯑꯩꯈꯣꯏꯒꯤ ꯏꯅꯔꯖꯤꯁꯨ ꯌꯥꯝ ꯄꯤꯑꯦꯅ ꯈꯜꯂꯤ